ꯃꯌꯥꯝ ꯄꯨꯟꯅ ꯆꯥꯛ ꯆꯥꯃꯤꯟꯅꯕ ꯑꯁꯦ ꯑꯩꯒꯤ ꯑꯣꯏꯅꯗꯤ ꯌꯥꯝꯏ ꯄꯥꯝꯖꯩ ꯏꯃꯥꯟꯅꯕꯤ ꯃꯌꯥꯝ ꯁꯦꯟ ꯈꯥꯏꯅꯔꯒ ꯆꯥꯅꯕꯁꯨ ꯄꯥꯝꯃꯤ ꯑꯗꯨꯒ ꯑꯩꯈꯣꯏꯒꯤ ꯙꯔꯃ ꯀꯔꯃ ꯂꯨꯍꯣꯡꯕ ꯃꯇꯨꯡ ꯅꯨꯃꯤꯠ ꯃꯉꯥꯅꯤꯗ ꯃꯉꯥꯅꯤ ꯆꯥꯛꯀꯧꯕꯒꯤ ꯆꯥꯛ ꯏꯟꯖꯥꯡꯁꯦ ꯑꯁꯨꯛꯀꯤ ꯃꯇꯤꯛ ꯍꯥꯎꯋꯤ ꯑꯩꯈꯣꯏꯒꯤ ꯂꯥꯏꯒꯤ ꯇꯔꯄꯣꯟ ꯃꯇꯝꯗ ꯎꯁꯣꯞ ꯀꯠꯄꯒꯤ ꯈꯦꯔ ꯅꯨꯡ ꯃꯌꯥꯝꯁꯤ ꯃꯌꯥꯝ ꯄꯨꯜꯂꯒ ꯆꯥꯕꯒꯤ ꯃꯍꯥꯎꯖꯦ ꯃꯊꯪ ꯃꯊꯪ ꯉꯥꯏꯔꯒ ꯄꯨꯛ ꯊꯟꯅ ꯆꯥꯕꯗꯨꯁꯨ ꯌꯥꯝꯅ ꯅꯨꯡꯉꯥꯏ ꯌꯥꯝ ꯄꯥꯝꯖꯩ